ꯒꯨꯍꯥꯗꯒꯤ ꯏꯁꯤꯡ ꯁꯣꯛꯄ ꯑꯁꯤ ꯃꯍꯧꯁꯥꯒꯨꯝ ꯊꯧꯔꯤ ꯄꯨꯟꯗꯨꯅ ꯕꯥꯜꯇꯤꯟꯒꯤ ꯃꯇꯦꯡꯅ ꯑꯗꯨꯃꯛ ꯏꯁꯤꯡ ꯁꯣꯛꯅꯔꯝꯃꯤ ꯑꯗꯨꯕꯨ ꯍꯧꯖꯤꯛꯀꯤ ꯃꯇꯝꯗꯗꯤ ꯋꯥꯇꯔ ꯄꯝꯀꯤ ꯃꯇꯦꯡꯅ ꯏꯔꯥꯏ ꯂꯥꯏꯅ ꯏꯁꯤꯡ ꯆꯤꯡꯈꯠꯄ ꯍꯥꯏꯕꯗꯤ ꯁꯣꯀꯠꯄ ꯌꯥꯔꯦ ꯍꯥꯏꯖꯅꯤꯡꯉꯤ